ꯑꯩꯍꯥꯛꯅ ꯍꯤꯡꯒꯣꯜ ꯀꯣꯏꯕꯗ ꯍꯦꯟꯅ ꯄꯣꯊꯣꯛ ꯐꯪꯅꯤꯡꯉꯥꯏꯒꯤꯗꯃꯛꯇ ꯈꯨꯠꯁꯦꯝꯒꯤ ꯍꯥꯔꯁꯨ ꯁꯤꯖꯤꯟꯅꯩ ꯑꯗꯨꯒ ꯕꯖꯥꯔꯗꯒꯤ ꯌꯨꯔꯤꯌꯥꯒꯨꯝꯕ ꯑꯗꯒꯤ ꯗꯥꯏꯃꯟꯒꯨꯝꯕ ꯑꯗ ꯇꯤꯟ ꯇꯥꯔꯒꯅ ꯇꯤꯜꯍꯥꯠ ꯍꯤꯗꯥꯛꯀꯨꯝꯕꯁꯨ ꯁꯤꯖꯤꯟꯅꯩ